ꯄꯥꯎꯗ ꯎꯠꯂꯤꯕ ꯋꯥꯐꯝꯁꯤꯡ ꯑꯃꯁꯨꯡ ꯇꯁꯦꯡꯕꯗ ꯊꯣꯛꯂꯤꯕ ꯋꯥꯐꯝꯁꯤꯡ ꯑꯁꯤꯒꯤ ꯃꯔꯛꯇ ꯈꯦꯠꯅꯕ ꯌꯥꯝꯅ ꯂꯩꯕ ꯊꯦꯡꯅꯖꯔꯦ ꯈꯦꯠꯅꯕ ꯌꯥꯝꯅ ꯂꯩ ꯀ꯭ꯔꯥꯏꯝ ꯇꯧꯕ ꯃꯤ ꯐꯠꯇꯕ ꯇꯧꯔꯤꯕ ꯃꯤꯗꯨꯅ ꯑꯆꯨꯝꯕ ꯁꯛꯈꯤꯕ ꯑꯆꯨꯝꯕ ꯇꯧꯕꯗꯨꯅ ꯐꯠꯇꯕ ꯇꯥꯍꯧꯕ ꯃꯄꯨꯟꯁꯤꯆꯨꯞꯄ ꯖꯦꯜꯗ ꯆꯪꯈꯤꯕ ꯑꯗꯨꯒꯨꯝꯕ ꯀꯌꯥ ꯑꯃ ꯂꯩ ꯃꯈꯣꯏꯒꯤ ꯏꯃꯨꯡ ꯃꯅꯨꯡꯗ ꯑꯆꯨꯝꯕ ꯇꯧꯖꯔꯤꯕ ꯃꯤꯗꯨꯅ ꯑꯔꯥꯟꯕ ꯇꯥꯔꯕꯅꯤꯅ ꯃꯈꯣꯏꯒꯤ ꯏꯃꯨꯡ ꯃꯅꯨꯡꯗ ꯂꯩꯔꯤꯕ ꯃꯤꯁꯤꯡꯗꯨꯁꯨ ꯏꯀꯥꯏꯕ ꯀꯌꯥ ꯃꯥꯏꯌꯣꯛꯅꯕ ꯑꯗꯨꯒꯨꯝꯕ ꯊꯦꯡꯅꯖꯔꯦ ꯃꯈꯣꯏ ꯄꯩꯁꯥ ꯄꯥꯏꯕꯁꯤꯡꯅ ꯀ꯭ꯔꯥꯏꯝ ꯇꯧꯕꯁꯤꯅ ꯄꯩꯁꯥꯅ ꯃꯦꯟꯁꯤꯜꯂꯒ ꯃꯈꯣꯏꯅ ꯑꯆꯨꯝꯕ ꯁꯛꯈ꯭ꯔꯕꯅꯤꯅ ꯑꯆꯨꯝꯕꯗꯨꯅ ꯑꯔꯥꯟꯕ ꯇꯥꯍꯧꯔꯕꯅꯤꯅ ꯃꯤꯑꯣꯏꯁꯤꯡꯁꯤꯗ ꯂꯣꯁꯤꯗ ꯊꯥꯖꯔꯛꯇꯕꯒꯤ ꯃꯌꯥꯝ ꯑꯃꯁꯨ ꯊꯦꯡꯅꯖꯔꯦ ꯈꯨꯟꯅꯥꯏꯗ ꯅꯠꯇꯕ ꯁꯥꯐꯨ ꯀꯌꯥ ꯄꯤꯔꯦ ꯑꯆꯨꯝꯕ ꯍꯥꯏꯕꯁꯦ ꯀꯔꯤꯅꯣ ꯈꯪꯗꯕ ꯑꯗꯨꯒꯨꯝꯕ ꯃꯌꯥꯝ ꯑꯃ ꯊꯦꯡꯅꯖꯔꯦ ꯄꯩꯁꯥ ꯄꯥꯏꯕꯅ ꯀ꯭ꯔꯥꯏꯝ ꯇꯧꯕꯗꯣ ꯄꯩꯁꯥꯅ ꯃꯦꯟꯁꯤꯜꯂꯕꯅꯤꯅ ꯀ꯭ꯔꯥꯏꯝ ꯇꯧꯕꯒꯤ ꯃꯁꯤꯡ ꯍꯦꯟꯒꯠꯄ ꯐꯠꯇꯕ ꯇꯧꯕꯗ ꯀꯤꯔꯛꯇꯕ ꯐꯠꯇꯕ ꯇꯧꯕꯒꯤ ꯆꯥꯡ ꯍꯦꯟꯒꯠꯂꯛꯄ ꯑꯗꯨꯅ ꯄꯩꯁꯥ ꯄꯥꯏꯕꯁꯤꯡꯁꯤꯅ ꯀ꯭ꯔꯥꯏꯝ ꯇꯧꯕꯁꯦ ꯃꯁꯤꯡ ꯌꯥꯝꯅ ꯍꯦꯜꯂꯦ ꯍꯥꯏꯅ ꯑꯩꯒꯤ ꯋꯥꯈꯜꯗ ꯈꯜꯂꯦ ꯑꯗꯨꯒ ꯄꯩꯁꯥ ꯄꯥꯏꯖꯗꯕ ꯃꯤꯁꯤꯡꯁꯤꯅ ꯑꯆꯨꯝꯕ ꯄꯨꯊꯣꯛꯆꯕ ꯉꯝꯗꯕ ꯑꯗꯨꯒꯨꯝꯕ ꯀꯌꯥ ꯑꯃ ꯊꯦꯡꯅꯖꯔꯦ ꯑꯗꯨꯅ ꯃꯁꯤꯅ ꯈꯨꯟꯅꯥꯏꯗ ꯌꯥꯝꯅ ꯆꯥꯎꯅ ꯀꯔꯤ ꯑꯀꯥꯏꯕ ꯄꯤ ꯍꯥꯏꯇꯥꯔꯦ ꯑꯆꯨꯝꯕꯗꯣ ꯄꯨꯊꯣꯛꯄ ꯉꯝꯗꯕ ꯀꯌꯥ ꯑꯃ ꯊꯦꯡꯅꯖꯈ꯭ꯔꯦ ꯑꯔꯥꯟꯕ ꯀꯌꯥ ꯑꯃ ꯊꯦꯡꯅꯖꯈ꯭ꯔꯦ ꯑꯔꯥꯟꯕ ꯋꯥꯔꯤ ꯀꯌꯥ ꯑꯃ ꯇꯥꯖꯈ꯭ꯔꯦ ꯑꯗꯨꯅ ꯃꯤꯑꯣꯏꯕꯁꯤꯡꯁꯤꯗ ꯌꯥꯝꯅ ꯏꯀꯥꯏꯔꯒ ꯍꯤꯡꯕ ꯃꯤꯃꯥꯡꯗ ꯊꯣꯛꯄ ꯉꯝꯗꯕ ꯑꯗꯨꯒꯨꯝꯕ ꯑꯋꯥꯕ ꯀꯋꯥ ꯃꯥꯏꯌꯣꯛꯅꯕ ꯑꯗꯨꯒꯨꯝꯕ ꯅꯨꯡꯉꯥꯏꯇꯕ ꯋꯥꯔꯤ ꯀꯌꯥ ꯇꯥꯈ꯭ꯔꯦ ꯊꯦꯡꯅꯖꯈ꯭ꯔꯦ ꯑꯗꯨꯅ ꯃꯁꯤꯒꯨꯝꯕꯁꯦ ꯇꯧꯍꯟꯅꯤꯡꯗꯦ